ꯑ ꯍꯂꯣ ꯍꯂꯣ ꯑꯧ ꯍꯋꯥꯏ ꯊꯥꯒꯗꯕꯅꯦꯕ ꯑꯗꯨ ꯂꯧ ꯃꯔꯥꯛ ꯑꯃꯃꯨꯛꯀꯤ ꯆꯥꯡꯅꯤ ꯑꯗꯨ ꯍꯩꯊꯥ ꯄꯣꯊꯥꯁꯤꯕꯨ ꯀꯌꯥꯝ ꯂꯧ ꯃꯔꯥꯛꯃꯨꯛꯅꯦ ꯑꯗꯨ ꯂꯧ ꯃꯔꯥꯛꯃꯨꯛꯅꯤꯅ ꯃꯤ ꯀꯌꯥꯝ ꯆꯪꯒꯗꯧꯕ ꯑꯗꯒꯤ ꯑꯗꯒꯤ ꯑꯃꯨꯛ ꯀꯩꯅꯣꯁꯤꯅ ꯑꯩꯈꯣꯏꯒꯤ ꯍꯩꯊꯥ ꯄꯣꯊꯥꯁꯤ ꯀꯌꯥꯝ ꯊꯥꯒꯗꯕꯅꯣꯗꯣ ꯍꯥꯏꯐꯦꯠꯇꯪ ꯍꯥꯏꯕꯤꯔꯛꯑꯗꯤ ꯐꯅꯤ ꯑꯣ ꯑꯗꯨ ꯑꯣ ꯑꯃꯨꯛ ꯑꯗꯨꯗꯤ ꯇꯥꯡ ꯊꯥꯔꯒ ꯑ ꯑꯃꯨꯛꯇꯪ ꯊꯥꯔꯒ ꯌꯥꯕ꯭ꯔꯣ ꯀꯌꯥꯔꯛ ꯊꯥꯒꯗꯒꯦ ꯃꯣꯏꯁꯤꯕꯣ ꯑ ꯑꯧ ꯑꯗꯨ ꯅꯠꯇꯦꯗ ꯅꯨꯃꯤꯠ ꯅꯤꯅꯤ ꯍꯨꯝꯅꯤꯕꯨꯗꯤ ꯆꯪꯒꯗꯧꯕ ꯑꯗꯨ ꯅꯣꯡꯃꯒꯤ ꯊꯥꯒꯗꯧꯕꯗꯣ ꯑꯃꯨꯛꯇꯪꯒ ꯊꯥꯒꯗ꯭ꯔ ꯑꯅꯤ ꯑꯍꯨꯝꯂꯛ ꯊꯥꯒꯗ꯭ꯔ ꯀꯃꯥꯏ ꯇꯧꯅꯤ ꯆꯥ ꯅꯨꯡ ꯀꯩꯀꯩ ꯌꯥꯎꯒꯗꯧꯕ꯭ꯔ ꯎꯝ ꯑ ꯈꯨꯂꯪꯒꯤ ꯈꯨꯂꯪꯒꯤ ꯃꯃꯟꯗꯨꯅ ꯀꯌꯥꯃꯨꯛ ꯑꯣꯏꯕꯖꯥꯠꯅꯣ ꯑꯗꯨ ꯍꯥꯏꯐꯦꯠꯇ ꯈꯪꯅꯤꯡꯏꯗ ꯑꯣ ꯑꯗꯨꯗꯤ ꯃꯤ ꯑꯃꯃꯝꯒꯤ ꯑꯣꯏꯇꯥꯔꯦꯀꯣ ꯑꯗꯨꯗꯤ ꯈꯨꯂꯪ ꯇꯔꯥꯗꯗꯤ ꯂꯨꯄꯥ ꯂꯤꯁꯤꯡ ꯑꯍꯨꯝ ꯆꯪꯕ ꯍꯣꯏ ꯑꯗꯨꯗꯤ ꯑꯗꯨ ꯅꯣꯏꯅ ꯈꯔ ꯐꯅꯕ ꯑꯗꯨꯝ ꯇꯧꯕꯤꯔꯣꯅꯦ ꯂꯧꯗꯨꯗꯤ ꯈꯔ ꯌꯥꯝꯕꯅꯦꯕ ꯂꯧ ꯃꯔꯥꯛꯃꯨꯛꯅꯦꯕ ꯎꯝ ꯎꯝ ꯏꯁꯤꯡ ꯊꯛꯅꯕꯒꯤꯗꯤ ꯀꯃꯥꯏ ꯇꯧꯅꯤ ꯑꯩꯅ ꯄꯨꯔꯛꯀꯗ꯭ꯔ ꯅꯣꯏꯅ ꯑꯗꯨꯝ ꯄꯨꯖꯔꯛꯀꯗ꯭ꯔ ꯍꯣ ꯍꯣ ꯍꯣ ꯍꯣꯏ ꯌꯥꯔꯦ ꯌꯥꯔꯦ ꯑꯗꯨꯒꯤꯗꯤ ꯑꯗꯨꯒꯨꯝꯕꯗꯣ ꯈꯔ ꯐꯅ ꯇꯧꯅꯅꯕꯒꯤ ꯋꯥꯅꯤ ꯑꯗꯨꯗꯤ ꯍꯩ ꯅꯨꯡ ꯃꯍꯤ ꯃꯔꯥꯡꯗꯤ ꯀꯃꯥꯏ ꯀꯃꯥꯏ ꯇꯧꯕ ꯍꯩ ꯅꯨꯡ ꯑꯗꯒꯤ ꯃꯍꯤ ꯃꯔꯥꯡꯗꯣ ꯅꯣꯏ ꯀꯩꯀꯩ ꯌꯥꯎꯒꯗ꯭ꯔꯕ ꯍꯩ ꯍꯩ ꯃꯍꯤꯒꯨꯝꯕ ꯀꯩꯒꯨꯝꯕꯗꯣ ꯑ ꯎꯝ ꯑ ꯑꯗꯨꯝ ꯂꯣꯏꯕꯒ ꯑꯗꯨꯝ ꯂꯧꯄꯥꯛꯇ ꯑꯗꯨꯝ ꯄꯤꯅꯤꯗ ꯑꯗꯨꯝ ꯟꯣꯏꯅ ꯁꯣꯏꯗꯅꯕ ꯈꯤꯇꯪ ꯈꯔ ꯐꯅꯕ ꯁꯤꯟꯕꯤꯔꯛꯑꯣ ꯑꯗꯨꯝ ꯑꯗꯨꯗꯤ ꯌꯥꯅ ꯌꯥꯅꯕ ꯑꯗꯨꯝ ꯁꯤꯟꯅꯔꯁꯤ ꯑꯗꯨ ꯀꯩꯅꯣꯅꯦ ꯍꯩ ꯃꯍꯤꯁꯤ ꯌꯥꯎꯅꯦꯕꯀꯣ ꯑ ꯑꯗꯨ ꯃꯊꯪ ꯆꯍꯤꯗꯁꯨ ꯃꯊꯪꯒꯤ ꯊꯥꯔꯛꯄꯗꯁꯨ ꯅꯣꯏ ꯑꯗꯨꯝ ꯇꯧꯕꯤꯔꯣ ꯃꯑꯣꯡ ꯇꯥꯅ ꯇꯧꯕꯤꯔꯝꯃꯣ ꯍꯣꯏ ꯍꯣꯏ ꯑꯗꯨ ꯀꯩꯅꯣ ꯍꯋꯥꯏꯅꯤ ꯍꯋꯥꯏꯅꯤ ꯃꯔꯨꯑꯣꯏꯅ ꯍꯋꯥꯏ ꯉꯥꯛꯇꯅꯤ ꯑꯅꯝꯕꯅ ꯑꯗꯨꯅ ꯑꯩꯈꯣꯏꯒꯤꯗꯤ ꯃꯤ ꯅꯨꯡꯁꯨ ꯂꯩꯖꯗꯕꯅꯤꯅ ꯌꯥꯔꯤꯈꯩꯗꯤ ꯅꯣꯏꯅ ꯈꯔ ꯃꯤꯗꯣ ꯈꯨꯂꯪ ꯈꯔ ꯍꯦꯜꯂꯁꯨ ꯀꯩꯁꯨ ꯀꯥꯏꯗꯦꯕ ꯑꯗꯨ ꯈꯔ ꯃꯑꯣꯡ ꯇꯥꯅ ꯇꯧꯕꯤꯔꯝꯃꯣ ꯍꯣꯏ ꯍꯣꯏ ꯌꯥꯏꯌꯦ ꯑꯗꯨ ꯊꯥꯕꯗꯁꯨ ꯄꯩꯁꯥ ꯌꯥꯝ ꯆꯪꯕꯅꯤꯅ ꯑꯗꯨ ꯅꯣꯏꯅ ꯈꯔ ꯃꯑꯣꯡ ꯇꯥꯅ ꯊꯥꯕꯤꯔꯝꯃꯒ ꯑꯩꯈꯣꯏꯁꯨ ꯁꯦꯟꯗꯣꯡ ꯈꯔ ꯂꯩꯅꯕ ꯇꯧꯕꯤꯔꯝꯃꯣ ꯎꯝ ꯃꯊꯪꯗꯗꯤ ꯒꯨꯝꯕ ꯑꯗꯒꯤ ꯑꯩꯈꯣꯏꯒꯤ ꯀꯩꯅꯣꯒꯨꯝꯕ ꯊꯣꯏꯗꯤꯡꯒꯨꯝꯕꯁꯨ ꯑꯗꯨꯝ ꯊꯥꯒꯦꯅ ꯈꯜꯂꯦꯕ ꯃꯊꯪꯒꯤ ꯊꯥꯕꯗꯗꯤ ꯑꯩꯈꯣꯏ ꯄꯥꯟꯒꯨꯝꯕꯀꯣ ꯑꯗꯩ ꯊꯣꯏꯗꯤꯡꯒꯨꯝꯕ ꯑꯗꯨꯅ ꯊꯥꯕꯒꯤꯗꯣ ꯅꯣꯏꯅ ꯑꯗꯨꯝ ꯁꯤꯟꯕꯤꯌꯣ ꯈꯔ ꯐꯅꯕ